ꯍꯜꯂꯣ ꯑꯦ ꯇꯣꯝꯆꯥꯎꯕꯤ ꯅꯠꯇ꯭ꯔꯣ ꯑꯩ ꯀꯩꯅꯣꯅꯤꯅꯦ ꯆꯥꯎꯕꯤꯅꯤꯅꯦ ꯑꯩꯁꯨꯅꯦ ꯑꯗꯨꯒꯤ ꯃꯇꯥꯡꯗ ꯋꯥꯔꯤ ꯁꯥꯅꯤꯒꯤꯒꯦ ꯐꯣꯟ ꯇꯧꯔꯛꯄꯅꯤ ꯅꯪꯒ ꯑꯩꯗꯤ ꯃꯊꯥ ꯁꯥꯕꯅ ꯂꯧ ꯇꯧꯔꯦ ꯐꯖꯅ ꯂꯣꯛꯍꯧꯗꯦ ꯇꯧꯔꯤꯕ ꯏꯁꯤꯡ ꯀꯩꯅꯣ ꯇꯧꯗꯅ ꯅꯣꯏꯗꯤ ꯀꯃꯥꯏꯟ ꯇꯧꯏ ꯍꯣꯏꯅꯦ ꯑꯗꯨꯗꯤ ꯂꯧꯁꯦ ꯂꯣꯛꯈ꯭ꯔ ꯃꯇꯨꯡꯗꯅꯦ ꯍꯟꯗꯛꯇꯤ ꯍꯪꯒꯥꯝꯗꯣ ꯈꯔ ꯊꯥꯔꯒ ꯃꯔꯨꯗꯣ ꯂꯣꯛꯑꯒ ꯊꯥꯎꯗꯣ ꯈꯔ ꯁꯨꯝꯅꯕꯅꯦꯅ ꯈꯜꯂꯒ ꯂꯩꯔꯝꯕ ꯑꯗꯩꯒꯤ ꯑꯂꯨꯁꯨ ꯈꯔ ꯊꯥꯖꯤꯟꯒꯦꯅ ꯑꯗꯨꯅꯦ ꯍꯟꯗꯛꯁꯨ ꯂꯧꯖꯦ ꯏꯀꯪ ꯊꯣꯛꯄꯒꯤꯅꯦ ꯀꯔꯤꯝ ꯇꯧꯏ ꯌꯥꯗꯦ ꯐꯧ ꯇꯧꯏ ꯒꯥꯔꯤ ꯑꯃ ꯐꯥꯗꯦ ꯇꯧꯔꯤꯕ ꯍꯟꯗꯛꯇꯤ ꯑꯗꯒꯤ ꯑꯂꯨ ꯇꯧꯏ ꯊꯥ ꯌꯥꯗꯦ ꯍꯪꯒꯥꯝ ꯇꯧꯏ ꯊꯥ ꯌꯥꯗꯦ ꯍꯧꯖꯤꯛꯁꯤ ꯀꯔꯤ ꯇꯧꯗꯣꯏꯅꯣ ꯈꯪꯗꯦ ꯏꯆꯦ ꯑꯩꯗꯤ ꯀꯣꯛꯀꯁꯦ ꯁꯥꯕꯅꯅꯦ ꯀꯔꯤ ꯇꯧꯗꯣꯏꯅꯣ ꯈꯪꯗ꯭ꯔꯦ

ꯈꯨꯇꯥꯡꯑꯝꯅꯤ ꯇꯥꯡꯕꯅ ꯇꯥꯡꯉꯅꯤ ꯅꯠꯇꯦ ꯈꯨꯇꯥꯡ ꯑꯝꯅꯤ ꯌꯦꯟꯁꯥꯡ ꯅꯥꯄꯤ ꯀꯣꯕꯤ ꯍꯥꯏꯔꯣ ꯍꯣꯡꯏꯕ ꯍꯥꯏꯕꯕꯨ ꯀꯣꯕꯤ ꯀꯣꯕꯤꯁꯤꯁꯨꯅꯦ ꯈꯪꯗꯦ ꯏꯁꯤꯡ ꯋꯥꯠ ꯌꯥꯗꯦ ꯍꯥꯏꯕꯅꯦ ꯑꯗꯣ ꯍꯟꯗꯛꯀꯤ ꯀꯣꯕꯤꯁꯦ ꯀꯦꯖꯤꯗ ꯇꯔꯥ ꯇꯔꯥ ꯈꯛꯇꯅꯤ ꯌꯣꯜꯂꯤꯁꯦ ꯍꯣꯡꯕꯅ ꯍꯣꯡꯕꯅ ꯃꯤ ꯈꯔꯗꯤ ꯀꯣꯕꯤ ꯊꯥꯔꯒꯅꯦ ꯍꯤꯡꯗꯧ ꯁꯔꯨꯛꯇꯤꯅꯦ ꯀꯣꯕꯤ ꯊꯥꯗ꯭ꯔꯁꯨ ꯍꯤꯡꯗ꯭ꯔꯁꯨ ꯇꯣꯛꯆꯔꯒꯦ ꯍꯥꯏꯕ ꯃꯤꯐꯥꯎ ꯌꯥꯎꯔꯕꯅꯦ ꯍꯣꯏ ꯍꯣꯏ ꯑꯩꯈꯣꯏꯁꯨꯅꯦ ꯏꯁꯤꯡꯗꯣ ꯂꯩꯇꯦ ꯍꯥꯏꯔꯁꯨꯅꯦ ꯎꯄꯥꯏ ꯂꯩꯇꯃꯤꯅ ꯌꯥꯗꯃꯤꯅ ꯆꯤꯡꯗ ꯌꯥꯗꯃꯤꯅꯅꯦ ꯈꯔ ꯈꯔ ꯆꯤꯡꯉ ꯆꯤꯡꯉꯒꯅꯦ ꯊꯣꯛꯄ ꯑꯃꯅꯤ ꯇꯧꯅꯩꯁꯤ ꯇꯧꯗ ꯌꯥꯗꯝꯅꯤꯅ ꯈꯪꯗꯦꯗ ꯀꯔꯤ ꯀꯔꯤꯕꯨ ꯊꯥꯔꯤꯅꯣ ꯍꯧꯖꯤꯛꯄꯨ ꯂꯧꯗꯕꯨ ꯎꯝ ꯑꯪ ꯍꯣꯏ ꯍꯣꯏ ꯈꯪꯗꯦꯁꯦ ꯑꯩꯈꯣꯏꯁꯨ ꯆꯞ ꯃꯥꯟꯅꯩ ꯐꯧ ꯇꯧꯔꯦ ꯂꯣꯛꯍꯧꯗ ꯌꯦꯟꯁꯥꯡ ꯇꯧꯔꯦ ꯊꯥꯕ ꯌꯥꯗ ꯍꯟꯗꯛꯇꯤ ꯍꯦꯛ ꯀꯩꯅꯣ ꯇꯧꯕ ꯋꯥꯕ ꯍꯥꯏꯕꯨꯅꯦ ꯈꯝꯍꯦꯛ ꯊꯦꯡꯉꯦ ꯍꯟꯗꯛ ꯆꯍꯤꯁꯤꯅ ꯇꯧꯔꯤꯕ ꯈꯪꯗꯦ ꯒ꯭ꯌꯥꯟ ꯇꯥꯗꯦ ꯈꯔ ꯈꯔ ꯊꯥꯔꯤꯁꯤꯡꯁꯤꯅ ꯐꯗꯣꯏꯕ꯭ꯔ ꯐꯔꯣꯏꯗ꯭ꯔ ꯈꯪꯗꯦ ꯆꯥ ꯌꯥꯗꯣꯏꯕ꯭ꯔꯥ ꯌꯥꯔꯣꯏꯗ꯭ꯔꯥ ꯈꯪꯗꯦ ꯃꯔꯨ ꯄꯥꯟꯗꯅ ꯇꯣꯛꯈꯤꯕ꯭ꯔꯕꯨ ꯈꯪꯗꯦꯗ ꯍꯋꯥꯏꯃꯨꯕꯤꯅꯦꯅ ꯇꯧꯁꯥꯔꯤꯃꯩꯁꯦ ꯈꯔ ꯈꯔ ꯊꯥꯗ ꯌꯥꯗꯕꯒꯤ ꯈꯔ ꯈꯔ ꯈꯛꯇꯅꯦ ꯊꯥꯔꯤꯁꯦ ꯑꯗꯨꯗ ꯀꯩꯅꯣ ꯇꯧꯗ꯭ꯔꯦ ꯑꯪ ꯍꯣꯏ ꯆꯥꯗ ꯌꯥꯗꯃꯤꯅ ꯑꯪ ꯍꯣ ꯍꯣꯏ ꯑꯗꯨ ꯑꯣꯏꯗꯤꯅꯦ ꯍꯌꯦꯡ ꯀꯩꯅꯣ ꯇꯧꯔꯛꯑꯒꯦ ꯑꯃꯨꯛ ꯇꯧꯔꯛꯀꯦꯀꯣ ꯊꯝꯃꯒꯦ ꯏꯅꯝꯃ ꯍꯣꯏ ꯀꯃꯥꯏ ꯀꯃꯥꯏꯅ ꯇꯧꯔꯤꯅꯣꯗꯣ ꯍꯪꯅꯤꯡꯗꯅ ꯇꯧꯕ ꯑꯪ ꯊꯝꯃꯒꯦꯀꯣ